ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡ ꯆꯥꯗꯕꯁꯤꯡꯁꯦ ꯅꯨꯄꯤꯅ ꯑꯃꯝ ꯑꯊꯦꯡꯗ ꯍꯧꯒꯠꯂꯒ ꯑꯉꯥꯡꯁꯤꯡꯒꯤ ꯃꯄꯥꯟ ꯊꯣꯛꯄ ꯑꯃꯗꯤ ꯀꯔꯤꯒꯨꯝꯕ ꯑꯉꯥꯡꯁꯤꯡ ꯀꯞ ꯈꯣꯠꯄ ꯑꯗꯨꯝꯕꯗ ꯍꯦꯛ ꯊꯦꯡꯅꯕꯗ ꯅꯨꯄꯥ ꯑꯉꯥꯡ ꯌꯥꯎꯗ꯭ꯔꯗꯤ ꯍꯦꯛ ꯅꯨꯡꯉꯥꯏꯖꯗꯕ ꯑꯗꯨꯒ ꯅꯨꯄꯤ ꯅꯨꯄꯤ ꯑꯃꯅ ꯊꯕꯛ ꯆꯠꯀꯦ ꯈꯟꯕ ꯇꯥꯔꯒꯗꯤ ꯑꯉꯥꯡ ꯂꯩꯕꯁꯤꯡ ꯅꯨꯄꯤꯁꯤꯡꯅ ꯑꯉꯥꯡ ꯑꯣꯏꯔꯤꯕꯁꯤꯡꯗꯨ ꯌꯥꯎꯗ꯭ꯔꯒꯗꯤ ꯌꯥꯗꯕꯒꯨꯝꯁꯨ ꯍꯦꯛ ꯇꯧ ꯑꯗꯨ ꯑꯉꯥꯡ ꯌꯥꯎꯔꯒꯗꯤ ꯊꯕꯛ ꯆꯠꯊꯣꯛꯄꯗ ꯍꯦꯛ ꯌꯥꯗꯒꯨꯝꯁꯨ ꯍꯦꯛ ꯇꯧ ꯑꯗꯨꯃꯥꯏꯅ ꯇꯧꯕ ꯅꯨꯄꯤꯒꯤ ꯊꯧꯗꯥꯡꯁꯤ ꯉꯁꯤ ꯅꯣꯡꯃꯒꯤ ꯑꯩꯒꯤ ꯏꯃꯨꯡꯗ ꯂꯩꯔꯤꯕ ꯏꯆꯤꯜ ꯏꯅꯥꯎꯁꯤꯡꯗꯨ ꯒꯤ ꯁꯦꯕꯥ ꯇꯧꯕꯤꯕ ꯑꯗꯒꯤ ꯆꯥꯛ ꯏꯟꯁꯥꯡ ꯐꯤꯁꯨ ꯐꯤꯖꯥꯝꯕ ꯑꯁꯤꯅꯆꯤꯡꯕꯁꯤꯡ ꯑꯁꯤ ꯅꯨꯄꯤꯒꯤ ꯏꯃꯨꯡ ꯃꯅꯨꯡꯒꯤ ꯑꯁꯤꯒꯤ ꯅꯣꯡꯃꯒꯤ ꯇꯧꯗ ꯌꯥꯗ꯭ꯔꯕ ꯊꯧꯗꯥꯡꯁꯤꯡꯅꯤ ꯚꯥꯔꯠꯇ ꯂꯩꯔꯤꯕ ꯅꯨꯄꯤꯁꯤꯡ ꯑꯁꯤꯅ ꯍꯥꯟꯅꯗꯤ ꯂꯥꯏꯔꯤꯛ ꯂꯥꯏꯁꯨ ꯇꯝꯕ ꯗ ꯈꯤꯇꯪꯁꯨ ꯈꯨꯗꯣꯡꯆꯥꯗꯕꯁꯨ ꯐꯪꯉꯤ ꯑꯗꯨꯕꯨ ꯍꯧꯖꯤꯛꯇꯤ ꯍꯥꯟꯅꯒꯤ ꯃꯇꯝꯗꯨ ꯑꯣꯏꯗ꯭ꯔꯦ ꯂꯥꯏꯔꯤꯛ ꯂꯥꯏꯁꯨ ꯇꯝꯕꯗꯁꯨ ꯈꯨꯗꯣꯡꯆꯥꯕ ꯍꯥꯏꯕꯗꯨ ꯑꯣꯏꯔꯦ ꯅꯨꯄꯤ ꯍꯥꯟꯅꯗꯤ ꯌꯥꯝ ꯊꯣꯛꯑꯝꯗꯦ ꯍꯧꯖꯤꯛꯇꯤ ꯌꯥꯝ ꯊꯣꯛꯑꯦ ꯏꯖꯨꯀꯦꯁꯟ ꯂꯥꯏꯟꯗꯁꯨ ꯌꯥꯝ ꯏꯝꯄ꯭ꯔꯨꯞ ꯑꯣꯏꯔꯦ ꯚꯥꯔꯠꯀꯤ ꯑꯣꯏꯅꯗꯤ ꯍꯧꯖꯤꯛꯀꯤ ꯑꯣꯏꯅ ꯌꯥꯝ ꯈꯨꯗꯣꯡꯆꯥꯕ ꯑꯐꯕ ꯍꯥꯏꯕꯗꯨ ꯑꯣꯏꯔꯦ